ꯍꯦꯜꯂꯣ ꯍꯦꯜꯂꯣ ꯃꯦꯗꯥꯝ ꯑꯩꯁꯦ ꯃꯅꯤꯄꯨꯔꯗ ꯂꯥꯛꯀꯦ ꯈꯜꯂꯤꯌꯦ ꯅꯪꯕꯨ ꯁꯪꯒꯗ꯭ꯔꯣ ꯑꯗꯣ ꯅꯪ ꯁꯪꯕ ꯅꯨꯃꯤꯠꯇꯣ ꯍꯥꯏꯔꯛꯑꯣ ꯅꯪ ꯁꯪꯕ ꯅꯨꯃꯤꯠꯇꯣ ꯑꯗꯨꯝ ꯁꯪꯅꯤꯌꯦ ꯑꯗꯨꯑꯣꯏꯗꯤ ꯑꯩꯁꯦ ꯍꯌꯦꯡ ꯊꯣꯂꯛꯑꯒꯦ ꯌꯨꯝ ꯍꯌꯦꯡ ꯊꯣꯂꯛ ꯍꯌꯦꯡ ꯂꯥꯛꯀꯦ ꯍꯌꯦꯡ ꯍꯥꯏꯕꯁꯦ ꯍꯌꯦꯡ ꯑꯗꯒꯤ ꯑꯥ ꯑꯩ ꯑꯗꯨꯝ ꯍꯌꯦꯡ ꯑꯣꯏꯅ ꯂꯥꯛꯑꯒꯦ ꯑꯗꯣ ꯑꯩꯅꯀꯣ ꯑꯩ ꯀꯩꯅꯣꯗ ꯂꯩꯌꯦ ꯂꯩꯌꯦ ꯄꯨꯡꯁꯦ ꯍꯌꯦꯡ ꯅꯪ ꯌꯥꯔꯗꯤ ꯍꯌꯦꯡꯁꯦ ꯑꯌꯨꯛ ꯐ꯭ꯂꯥꯏꯠ ꯑꯗꯨꯝ ꯀꯛꯑꯗꯣꯏꯅꯦꯕꯀꯣ ꯃꯅꯤꯄꯨꯔꯒꯤꯅꯦ ꯇꯨꯔꯤꯁ ꯄ꯭ꯂꯦꯁ ꯀꯨꯝꯕꯗꯣ ꯑꯗꯨꯗꯣ ꯈꯔ ꯆꯠꯅꯤꯡꯕ ꯍꯥꯏꯇꯥꯔꯦ ꯑꯗꯨꯒꯤ ꯎꯝ ꯎꯝ ꯑꯣ ꯂꯣꯛꯇꯥꯛ ꯈꯔ ꯍꯥꯏꯔꯛꯑꯣꯍꯦ ꯑꯩ ꯈꯔꯗꯤ ꯈꯪꯕꯅꯗꯤ ꯐꯩꯗꯅ ꯆꯠꯀꯗꯕ ꯃꯐꯝꯗꯣꯀꯣ ꯍꯣꯏ ꯍꯥꯏꯐꯦꯠ

ꯎꯝ

ꯏꯊꯟ ꯂꯥꯛꯑꯒꯦ ꯅꯪꯒ ꯆꯠꯇꯣꯏꯅꯤꯅꯀꯣ ꯏꯊꯟꯗ ꯑꯣꯏꯅ ꯑꯗꯣ ꯑꯩꯒꯤ ꯑꯩꯒꯤ ꯎꯝ ꯑꯣ ꯑꯗꯨ ꯆꯥꯛ ꯏꯁꯤꯡꯗꯨꯗꯤ ꯂꯩꯈꯤꯁꯦꯕꯀꯣ ꯑꯗꯣ ꯑꯩꯅ ꯄꯥꯝꯕꯅꯅꯦ ꯑꯩ ꯁꯉꯥꯏ ꯁꯉꯥꯏꯗꯨ ꯂꯣꯛꯇꯥꯛꯇ ꯂꯣꯀꯦꯠ ꯇꯧꯕ꯭ꯔꯣ ꯃꯥꯏ ꯂꯩꯐꯝꯁꯦ ꯃꯐꯝꯁꯦ ꯑꯣ ꯑꯦ ꯆꯠꯅꯤꯡꯕꯩꯅꯦ ꯎꯝ ꯍꯣꯏ ꯍꯣꯏ ꯍꯣꯏ ꯍꯣꯏ ꯑꯪ ꯑꯪ ꯑꯗꯨ ꯑꯍꯥꯟꯕꯗꯤ ꯀꯩꯅꯣꯒꯤꯗꯨ ꯑꯩꯈꯣꯏꯒꯤ ꯀꯥꯏꯗ ꯍꯥꯟꯅ ꯆꯪꯁꯦ ꯍꯥꯏꯅꯣ ꯃꯐꯝꯗꯣ ꯂꯣꯀꯦꯁꯟꯗꯣ ꯑꯃꯇ ꯍꯥꯏꯔꯛꯑꯣ ꯊꯥꯡꯒꯗ ꯍꯥꯟꯅ ꯆꯪꯁꯦꯕꯀꯣ ꯑꯪ

ꯍꯣꯏ ꯍꯣꯏ ꯌꯦꯡꯁꯦ ꯎꯝ ꯎꯝ ꯑꯣꯀꯦ ꯑꯗꯨꯑꯣꯏꯗꯤ ꯍꯌꯦꯡꯗꯣ ꯂꯥꯛꯑꯒꯦ ꯊꯝꯃꯒꯦꯀꯣ